ꯃꯅꯤꯄꯨꯔꯗ ꯂꯥꯛꯂꯒ ꯀꯣꯏꯕ ꯌꯥꯕ ꯃꯐꯝ ꯍꯥꯏꯔꯒꯗꯤ ꯑꯗꯨꯛꯀꯤ ꯃꯇꯤꯛ ꯌꯥꯝꯅ ꯂꯩ ꯑꯗꯨꯕꯨ ꯈ꯭ꯋꯥꯏꯗꯒꯤ ꯐꯖꯕ ꯃꯅꯤꯄꯨꯔꯗ ꯂꯥꯛꯑꯒ ꯁꯨꯡꯁꯣꯏ ꯁꯣꯏꯗꯅ ꯌꯦꯡꯒꯗꯕ ꯃꯐꯝ ꯍꯥꯏꯔꯒꯗꯤ ꯂꯣꯛꯇꯥꯛ ꯂꯦꯛ ꯑꯃꯗꯤ ꯀꯩꯕꯨꯜ ꯂꯝꯖꯥꯎ ꯅꯦꯁꯅꯦꯜ ꯄꯥꯛ ꯑꯁꯤ ꯁꯨꯡꯁꯣꯏ ꯁꯣꯏꯗꯅ ꯌꯦꯡꯕ ꯌꯥꯔꯕ ꯈ꯭ꯋꯥꯏꯗꯒꯤ ꯐꯖꯔꯕ ꯃꯐꯝ ꯑꯃꯅꯤ ꯃꯐꯝ ꯑꯁꯤꯕꯨ ꯌꯦꯡꯒꯦ ꯍꯥꯏꯔꯒꯗꯤ ꯑꯩꯈꯣꯏꯅ ꯃꯅꯤꯄꯨꯔꯗ ꯍꯦꯛ ꯊꯨꯡꯕꯒ ꯑꯅꯛꯄ ꯍꯣꯇꯦꯜ ꯑꯃ ꯍꯦꯛꯇꯗ ꯃꯦ ꯕꯤ ꯀ꯭ꯂꯥꯁꯤꯛ ꯍꯣꯇꯦꯜ ꯑꯣꯔ ꯍꯣꯇꯦꯜ ꯏꯝꯐꯥꯜ ꯁꯤꯒꯨꯝꯕ ꯍꯣꯇꯦꯜ ꯑꯃꯗ ꯕꯨꯛ ꯇꯧꯔꯒ ꯂꯩꯔꯕ ꯃꯇꯨꯡ ꯋꯥꯟ ꯗꯦꯒꯤ ꯄꯦꯛꯀꯦꯖꯇ ꯑꯩꯈꯣꯏꯅ ꯑꯍꯥꯟꯕꯗ ꯇꯦꯛꯁꯤ ꯋꯥꯏꯔꯒ ꯏꯝꯐꯥꯜ ꯇꯨ ꯃꯣꯏꯔꯥꯡ ꯍꯥꯏꯔꯤꯕ ꯃꯐꯝ ꯑꯁꯤ ꯐꯧꯔꯇꯤ ꯀꯤꯂꯣꯃꯤꯇꯔꯅꯤ ꯃꯁꯤꯗ ꯍꯥꯟꯅ ꯆꯠꯂꯒ ꯂꯣꯛꯇꯥꯛ ꯂꯦꯛꯀꯤ ꯐꯖꯕ ꯂꯣꯛꯇꯥꯛ ꯂꯥꯏꯔꯦꯝꯕꯤꯒꯤ ꯐꯖꯕ ꯃꯐꯝ ꯃꯐꯝ ꯌꯦꯡꯉꯨꯔꯕ ꯃꯇꯨꯡ ꯑꯃꯨꯛꯀ ꯑꯃꯨꯛ ꯀꯩꯕꯨꯜ ꯂꯝꯖꯥꯎ ꯅꯦꯁꯅꯦꯜ ꯄꯥꯛ ꯆꯠꯂꯨꯔꯕ ꯅꯦꯁꯅꯦꯜ ꯄꯥꯛ ꯑꯁꯤ ꯌꯧꯁꯜꯂꯨꯕ ꯌꯥꯏ ꯀꯩꯕꯨꯜ ꯂꯝꯖꯥꯎ ꯅꯦꯁꯅꯦꯜ ꯄꯥꯛ ꯑꯃꯗꯤ ꯂꯣꯛꯇꯥꯛ ꯑꯅꯤꯖꯤꯒꯤ ꯇ꯭ꯔꯦꯕꯦꯜꯂꯤꯡ ꯄꯦꯛꯀꯦꯖ ꯑꯁꯤ ꯅꯣꯡꯃꯒꯤ ꯃꯅꯨꯡꯗ ꯁꯤꯟꯕ ꯌꯥꯕ ꯄꯦꯛꯀꯦꯖꯅꯤ ꯑꯌꯨꯛꯇꯒꯤ ꯊꯣꯛꯈ꯭ꯔꯒ ꯃꯐꯝ ꯑꯅꯤ ꯑꯁꯤ ꯆꯠꯂꯨꯔꯕ ꯃꯇꯨꯡ ꯑꯃꯨꯛꯀ ꯑꯃꯨꯛ ꯍꯣꯇꯦꯜꯗ ꯍꯂꯛꯄ ꯃꯇꯝꯗ ꯅꯣꯡꯃꯒꯤ ꯃꯅꯨꯡꯗ ꯏꯔꯥꯏ ꯂꯥꯏꯅ ꯀꯣꯟꯅꯕ ꯃꯅꯤꯄꯨꯔꯒꯤ ꯃꯐꯝ ꯌꯦꯡꯕ ꯌꯥꯕ ꯈ꯭ꯋꯥꯏꯗꯒꯤꯖꯨ ꯐꯖꯕ ꯃꯐꯝ ꯍꯥꯏꯔꯒꯗꯤ ꯅꯣꯡꯃꯒꯤ ꯃꯅꯨꯡꯗ ꯀꯣꯟꯅꯕ ꯃꯐꯝ ꯑꯅꯤ ꯑꯁꯤ ꯌꯦꯡꯕ ꯌꯥꯏ